ꯑꯅꯧꯕ ꯕꯤꯖꯤꯅꯦꯁ ꯑꯃ ꯍꯧꯗꯣꯔꯛ ꯍꯧꯗꯣꯛꯄꯒꯤ ꯇꯧꯕ ꯌꯥꯕ ꯊꯕꯛ ꯈꯔ ꯑꯗꯨꯗꯤ ꯑꯍꯥꯟꯕꯗ ꯃꯥꯔꯀꯦꯠꯀꯤ ꯁꯣꯔꯁ ꯇꯧꯕ ꯍꯥꯏꯕꯗꯤ ꯃꯥꯔꯀꯦꯠꯇ ꯀꯔꯝꯕ ꯄꯣꯠꯅ ꯍꯦꯟꯅ ꯆꯠꯂꯤ ꯅꯠꯇ꯭ꯔꯒꯅ ꯀꯔꯝꯕ ꯄꯣꯠꯅ ꯀꯨꯏꯅ ꯁꯥꯡꯊꯅ ꯆꯠꯀꯅꯤ ꯆꯠꯀꯅꯤ ꯍꯥꯏꯅ ꯈꯪꯗꯣꯛꯄ ꯌꯥꯝꯅ ꯇꯥꯉꯥꯏ ꯐꯗꯕ ꯇꯉꯥꯏ ꯐ ꯌꯥꯝꯅ ꯇꯥꯉꯥꯏ ꯐꯗꯦ ꯑꯁꯤ ꯑꯅꯤ ꯁꯨꯕꯗ ꯕꯤꯖꯤꯅꯦꯁ ꯄ꯭ꯂꯥꯟ ꯑꯃ ꯁꯦꯝꯕ ꯑꯗꯨꯒ ꯄ꯭ꯂꯥꯟꯒꯤ ꯃꯈꯥꯗ ꯂꯣꯅ ꯌꯥꯕ ꯌꯥꯗꯕ ꯈꯪꯗꯣꯛꯄ ꯇꯥꯉꯥꯏ ꯐꯗꯦ ꯁꯝꯅ ꯁꯝꯅ ꯀꯥꯔꯕꯥꯔ ꯑꯗꯨꯒꯤ ꯔꯦꯁꯇꯥꯔ ꯅꯠꯇ꯭ꯔꯒꯅ ꯂꯥꯏꯁꯦꯟꯁ ꯄꯥꯏꯕ ꯑꯁꯤ ꯑꯗꯨꯒ ꯃꯁꯤꯒꯤ ꯃꯁꯤꯒꯤ ꯕ꯭ꯌꯨꯖꯤꯅꯦꯁ ꯐꯨꯟꯗꯤꯡ ꯁꯣꯔꯁ ꯐꯖꯅ ꯂꯩꯕ ꯑꯗꯨꯒ ꯃꯥꯔꯀꯦꯠꯀꯤ ꯃꯥꯔꯀꯦꯠꯀꯤ ꯁ꯭ꯇꯥꯔꯦꯇꯦꯖꯤ ꯁꯦꯝꯕ ꯑꯃꯁꯨꯡ ꯕꯤꯖꯤꯅꯦꯁ ꯑꯗꯨꯕꯨ ꯃꯦꯅꯦꯖ ꯇꯧꯕ ꯑꯁꯤ ꯑꯁꯤꯅꯤ ꯍꯥꯏꯅ ꯂꯧꯋꯤ ꯃꯗꯨꯒ ꯃꯥꯔꯀꯦꯠ ꯑꯁꯤꯒꯤ ꯄꯩꯁꯥ ꯌꯥꯝꯅ ꯆꯥꯎꯕ ꯑꯣꯔ ꯆꯥꯎꯗꯕ ꯀꯥꯔꯛꯏꯕ ꯁꯣꯔꯁ ꯑꯣꯐ ꯏꯟꯀꯝ ꯑꯗꯨꯒꯤ ꯃꯦꯅꯦꯁꯃꯦꯟ ꯇꯧꯔꯒ ꯁꯦꯝꯕ ꯑꯗꯨꯅ ꯍꯦꯟꯅ ꯐꯩ